ꯑꯥ ꯇꯥꯏꯇꯥꯏ ꯀꯅꯥ ꯑꯣꯏꯕꯤꯔꯕꯅꯣ

ꯑꯥ ꯅꯨꯡꯇꯤꯒꯤ ꯍꯥꯡꯅꯤ ꯑꯗꯣ ꯁꯟꯗꯦ ꯅꯨꯃꯤꯠꯇꯗꯤ ꯃꯥ ꯁꯟꯗꯦꯒꯤ ꯑꯣꯏꯅꯗ ꯑꯥ ꯁꯨꯟꯗꯦꯗꯤ ꯍꯥꯡꯉꯣꯏꯌꯦꯕꯀꯣ ꯑꯇꯩ ꯅꯨꯃꯤꯠꯇꯗꯤ ꯑꯗꯨꯝ ꯍꯥꯡꯅꯤ ꯑꯗꯣ ꯖꯦꯅꯔꯦꯜ ꯍꯣꯂꯤꯗꯦꯒ ꯁꯨꯇꯤ ꯑꯣꯏꯒꯅꯤ

ꯄꯨꯡꯁꯦ ꯑꯗꯨꯝ ꯄꯨꯡ ꯀꯩꯅꯣ ꯃꯨꯛ ꯄꯨꯡ ꯅꯤꯄꯥꯜ ꯑꯗꯨꯗꯒ ꯍꯥꯡꯒꯅꯤ ꯑꯗꯨꯒ ꯅꯨꯃꯤꯗꯥꯡ ꯋꯥꯏꯔꯝꯒꯤ ꯄꯨꯡ ꯃꯪꯉꯥ ꯑꯗꯥꯏ ꯐꯥꯎ ꯍꯥꯡꯒꯅꯤ ꯇꯤꯛꯀꯦꯠ ꯃꯃꯜ ꯍꯥꯏꯁꯦ ꯆꯪꯕꯁꯦ ꯑꯩꯈꯣꯏ ꯑꯗꯨꯝ ꯈꯣꯡꯅ ꯑꯗꯨꯝ ꯂꯥꯛꯄꯤꯗꯣꯏꯔ ꯒꯔꯤꯅ ꯂꯥꯛꯇꯣꯏꯔ ꯃꯤ ꯑꯃꯒꯤ ꯑꯗꯨꯝ ꯂꯨꯄꯥ ꯌꯥꯡꯈꯩ ꯂꯧꯅꯤ

ꯑꯣ ꯃꯅꯨꯡꯗ ꯑꯃꯨꯛ ꯑꯩꯈꯣꯏ ꯒꯥꯔꯤ ꯈꯥꯝꯕꯤꯒꯗꯣꯏꯔ ꯒꯥꯔꯤ ꯐꯣꯔ ꯑꯥ ꯐꯣꯔ ꯋꯤꯜꯂꯔ ꯑꯣꯏꯔꯒꯗꯤ ꯑꯩꯈꯣꯏꯒꯤ ꯒꯔꯤꯒꯤ ꯆꯥꯔꯖꯁꯦ ꯈꯤꯇꯪ ꯍꯦꯟꯒꯠꯂꯛꯀꯅꯤꯕꯀꯣ ꯑꯥ ꯑꯗꯨ ꯉꯥꯛꯇ ꯑꯥꯎ ꯌꯥꯅꯤ ꯌꯥꯅꯤ ꯁꯥꯏꯀꯜꯒꯤ ꯑꯗꯨꯝ ꯆꯥꯔꯖ ꯑꯗꯨꯝ ꯂꯩꯒꯅꯤ ꯁꯥꯏꯀꯜ ꯑꯗꯨꯒꯤ ꯑꯗꯨꯝ ꯀꯣꯏꯕ ꯌꯥꯒꯅꯤꯕꯀꯣ ꯁꯥꯏꯀꯜꯅ ꯑꯗꯨꯝ ꯔꯥꯎꯟꯗ ꯊꯧꯕ ꯌꯥꯒꯅꯤꯕ ꯑꯗꯨꯒꯤꯗꯤ ꯄꯨꯡꯗ ꯑꯗꯨꯗꯤ ꯑꯗꯨꯝ ꯂꯨꯄꯥ ꯌꯥꯡꯈꯩ ꯃꯨꯛ ꯂꯧꯒꯅꯤ ꯑꯗꯨꯁꯨ ꯄꯨꯡ ꯌꯥꯡꯈꯩ ꯂꯧꯅꯤ ꯑꯣ ꯀꯪꯂꯥꯗ ꯍꯩꯗꯤ ꯑꯗꯨꯝ ꯑꯌꯥꯝꯕꯅ ꯃꯔꯨ ꯑꯣꯏꯕ ꯑꯩꯈꯣꯏꯒꯤ ꯂꯥꯏꯐꯝ ꯃꯌꯥꯝ ꯑꯃ ꯂꯩꯗꯅꯀꯣ ꯍꯥꯏꯗꯤ ꯍꯥꯟꯅꯒꯤ ꯑꯩꯈꯣꯏꯒꯤ ꯏꯄꯥ ꯏꯄꯨꯅ ꯊꯝꯕꯤꯔꯝꯕ ꯃꯌꯥꯝ ꯂꯩꯔꯦ ꯑꯗꯨ ꯃꯔꯨ ꯑꯣꯏꯅ ꯌꯦꯡꯕ ꯍꯥꯏꯁꯦ ꯑꯗꯨꯝ ꯂꯣꯏꯅ ꯑꯌꯥꯝꯕꯅ ꯑꯗꯨꯝ ꯂꯩꯔꯦ ꯑꯗꯨꯗꯤ ꯂꯥꯏꯁꯪ ꯃꯆꯥ ꯃꯆꯥ ꯃꯌꯥꯝ ꯂꯩꯔꯦꯀꯣ ꯑꯗꯨꯝ ꯑꯗꯨꯗꯒꯤ ꯑꯩꯈꯣꯏꯒꯤ ꯑꯩꯈꯣꯏꯒꯤ ꯀꯪꯂꯥꯒꯤ ꯑꯩꯈꯣꯏꯒꯤ ꯍꯤꯡꯆꯥꯕꯤ ꯐꯨꯝꯈꯤꯕꯒ ꯂꯩꯕ ꯑꯗꯨꯒꯨꯝꯕ ꯃꯌꯥꯝ ꯑꯃ ꯂꯩꯀꯣ ꯌꯦꯡꯅꯕꯀꯣ ꯑꯗꯨꯃꯥꯏꯅ ꯂꯩ ꯑꯗꯨꯝ ꯁꯟꯗꯦꯒꯤ ꯑꯣꯏꯅꯗꯤ ꯈꯨꯗꯣꯡ ꯆꯥꯔꯔꯣꯏ ꯑꯗꯨꯝ ꯑꯇꯣꯞꯄ ꯅꯨꯃꯤꯠ ꯑꯃ ꯈꯟꯕꯤꯔꯒ ꯂꯥꯛꯄꯤꯔꯣ ꯑꯗꯣ ꯖꯦꯅꯔꯦꯜ ꯍꯣꯂꯤꯗꯦꯁꯨ ꯑꯗꯨꯝ ꯁꯨꯇꯤ ꯑꯣꯏꯒꯅꯤꯀꯣ ꯑꯥ ꯑꯗꯨꯝ ꯍꯥ ꯗ꯭ꯔꯦꯁꯁꯦ ꯍꯥꯟꯅꯒꯤꯗ ꯑꯗꯨꯝ ꯁꯦꯠꯂꯒ ꯆꯪꯕ ꯌꯥꯔꯝꯃꯦꯕꯀꯣ ꯑꯗꯨ ꯍꯧꯖꯤꯛꯀꯤꯗꯤ ꯍꯧꯖꯤꯛꯀꯤ ꯑꯣꯏꯅ ꯈꯨꯗꯣꯡ ꯆꯥꯔꯔꯣꯏ ꯗ꯭ꯔꯦꯁ ꯁꯦꯠꯄꯤ ꯆꯪꯕꯗꯤ ꯈꯨꯗꯣꯡ ꯆꯥꯗꯕ ꯃꯌꯥꯝ ꯃꯃꯥꯡꯗ ꯁꯥꯇ꯭ꯔ ꯃꯌꯥꯝ ꯂꯥꯛꯑꯒ ꯀꯪꯂꯥ ꯃꯅꯨꯡꯗ ꯈꯠꯅ ꯆꯩꯅꯕ ꯊꯣꯛꯄ ꯑꯗꯨꯒꯨꯝꯕ ꯌꯥꯎꯈꯤꯌꯦꯕ ꯑꯗꯨꯅ ꯆꯪꯕ ꯗ꯭ꯔꯦꯁ ꯁꯦꯠꯂꯒꯗꯤ ꯆꯪꯕꯒꯤ ꯈꯨꯗꯣꯡꯆꯥꯕ ꯂꯩꯔꯔꯣꯏ

ꯐꯣꯇꯣꯒꯨꯝꯕ ꯀꯥꯞꯄꯒꯤ ꯈꯨꯗꯣꯡ ꯑꯗꯨꯁꯨ ꯈꯤꯇꯪ ꯈꯨꯗꯣꯡ ꯍꯩꯗꯤ ꯀꯥꯞꯄ ꯌꯥꯕ ꯁꯔꯨꯛ ꯈꯔ ꯂꯩ ꯑꯗꯣ ꯌꯥꯗꯕꯅ ꯑꯌꯥꯝꯕꯅꯤꯀꯣ ꯑꯥꯎ ꯑꯥ ꯑꯗꯨꯃꯥꯏꯅ ꯂꯣꯏ ꯂꯩꯒꯅꯤ ꯍꯥꯏꯗꯤ ꯀꯦꯟꯇꯤꯟꯒ ꯂꯣꯏꯅ ꯂꯩꯒꯅꯤ ꯑꯗꯨꯝ ꯆꯥꯅꯤꯡꯕ ꯑꯗꯨꯝ ꯆꯥꯕ ꯌꯥꯒꯅꯤ ꯑꯗꯨꯝ ꯑꯗꯨꯒꯤꯗꯤ ꯈꯨꯗꯣꯡ ꯆꯥꯅꯤ ꯑꯥ ꯍꯣꯏ ꯍꯣꯏ ꯑꯗꯨꯝ ꯍꯣꯏ ꯑꯗꯨꯒꯤꯗꯤ ꯀꯦꯝ ꯀꯥꯏꯗꯦ ꯍꯪꯕꯤꯌꯨ ꯈꯪꯕ ꯑꯗꯨꯝ ꯍꯌꯦꯡꯒꯨꯝꯕ ꯑꯗꯨꯝ ꯀꯣꯏꯊꯣꯔꯛꯑꯁꯨ ꯌꯥꯅꯤ ꯑꯗꯨꯝ ꯑꯗꯨꯒꯤꯗꯤ ꯑꯗꯨꯝ ꯑꯥ ꯍꯣꯏ ꯍꯣꯏ ꯂꯥꯛꯄꯤꯔꯣ ꯂꯥꯛꯄꯤꯔꯣ ꯍꯣꯏ ꯍꯣꯏ